ꯇꯣꯜꯂꯤꯌꯨꯗ ꯕꯣꯂꯤꯌꯨꯗꯅ ꯚꯥꯔꯠꯀꯤ ꯃꯐꯝ ꯈꯨꯗꯤꯡꯃꯛꯇ ꯃꯣꯏꯅ ꯑꯦꯛꯇꯔꯁꯤꯡꯅ ꯁꯦꯠꯂꯛꯂꯤꯕ ꯃꯣꯏ ꯗ꯭ꯔꯦꯁ ꯐꯦꯁꯟꯁꯤꯡꯅ ꯏꯊꯤꯟ ꯑꯁꯨꯛꯀꯤ ꯃꯇꯤꯛ ꯃꯌꯥꯝ ꯄꯤꯈ꯭ꯔꯦ ꯍꯥꯏꯕꯒꯤ ꯃꯤꯅꯤꯡꯗꯤ ꯀꯔꯤꯅꯣ ꯍꯥꯏꯕ ꯃꯇꯝꯗ ꯍꯧꯖꯤꯛꯁꯦ ꯃꯇꯧ ꯇꯝꯕ ꯃꯌꯥꯝ ꯑꯃ ꯊꯣꯛꯂꯛꯑꯦ ꯍꯦꯔꯣꯅ ꯁꯦꯠꯂꯤꯕ ꯗꯤꯖꯥꯏꯟꯁꯤꯡꯗꯨ ꯃꯣꯏꯅ ꯌꯦꯡꯂꯒ ꯃꯇꯧ ꯇꯝꯕ ꯐꯤꯖꯣꯜꯁꯤꯡ ꯃꯇꯧ ꯇꯝꯕ ꯑꯁꯨꯛꯀꯤ ꯃꯌꯥꯝ ꯑꯃ ꯄꯤꯈ꯭ꯔꯦ ꯏꯊꯤꯜꯗꯤ ꯑꯗꯨꯒ ꯑꯩꯒꯤ ꯑꯣꯏꯅꯗꯤ ꯆꯞ ꯆꯥꯕꯗꯤ ꯇꯨꯗꯤ ꯇꯨꯗꯦ ꯇꯨꯗ꯭ꯔꯒꯁꯨ ꯃꯥꯟꯅꯕ ꯗ꯭ꯔꯦꯁ ꯃꯌꯥꯝ ꯑꯃꯗꯤ ꯂꯩꯕꯗꯤ ꯌꯥꯎꯏ ꯍꯥꯏꯕꯗꯤ ꯃꯣꯏ ꯀꯦꯔꯦꯛꯇꯔ ꯍꯥꯏꯔꯒ ꯁꯔꯨꯛ ꯈꯥꯟꯍꯣꯏ ꯁꯜꯃꯥꯟ ꯈꯥꯟꯍꯣꯏ ꯑꯃꯃꯁꯤꯅ ꯃꯣꯏ ꯀꯣꯠ ꯁꯨꯠ ꯇꯥꯏ ꯇꯧꯗꯅ ꯃꯣꯏꯅ ꯁꯦꯠꯂꯤꯕ ꯋꯦꯜ ꯗ꯭ꯔꯦꯁ ꯑꯣꯏꯔꯣ ꯐꯖꯕ ꯀꯩꯅꯣ ꯇꯧꯔ ꯁꯦꯠꯂꯛꯄꯗꯣ ꯑꯗꯨ ꯃꯇꯧ ꯇꯝꯅꯤꯡꯕꯒꯤ ꯏꯊꯤꯜ ꯑꯃꯗꯤ ꯑꯗꯨꯝ ꯐꯥꯎꯋꯦ ꯍꯥꯏ ꯇꯥꯔꯦ ꯐꯥꯎꯋꯦ